ꯑꯩꯅ ꯑꯩꯒꯤ ꯄ꯭ꯔꯣꯗꯛ ꯁꯦ ꯍꯃꯔ ꯍꯥꯏꯅ ꯈꯟꯕꯅꯦ ꯑꯩꯒꯤ ꯍꯃꯔ ꯑꯁꯤꯒꯤ ꯅꯦꯒꯦꯇꯤꯞ ꯑꯦꯛꯁꯄꯤꯔꯦꯟꯁꯇꯤ ꯍꯃꯔ ꯑꯗꯨꯁꯦ ꯐꯖꯅ ꯄꯥꯏꯔꯒ ꯁꯤꯖꯤꯟꯅꯗ꯭ꯔꯗꯤ ꯈꯨꯠ ꯁꯣꯛꯄ ꯈꯣꯡ ꯁꯣꯛꯄꯁꯨ ꯌꯥꯝ ꯊꯦꯡꯅꯕꯅꯦ ꯑꯗꯨꯒ ꯑꯩꯈꯣꯏꯅ ꯑꯗꯨꯒꯤꯗꯨ ꯌꯨꯄꯤ ꯌꯩꯒꯦ ꯍꯥꯏꯔꯗꯤ ꯐꯖꯅ ꯄꯥꯏꯗ꯭ꯔꯗꯤ ꯌꯨꯄꯤ ꯌꯩꯕꯁꯨ ꯍꯦꯛꯇ ꯁꯣꯏꯕꯁꯨ ꯂꯩꯕꯅꯦ ꯑꯗꯨꯒ ꯍꯃꯔ ꯑꯗꯨꯗꯨꯅ ꯃꯤ ꯑꯩꯈꯣꯏꯕꯨꯁꯨ ꯌꯥꯝꯅ ꯁꯣꯛꯄ ꯄꯤꯕꯁꯨ ꯌꯥꯝ ꯂꯩꯕꯅꯦ